ꯗ꯭ꯔꯣꯋꯤꯡ ꯍꯩꯔꯗꯤ ꯌꯦꯛꯄ ꯍꯩꯕ ꯑꯁꯤ ꯐ꯭ꯂꯦꯛꯁꯤꯕꯜ ꯑꯣꯏꯌꯦ ꯅꯠꯇ꯭ꯔꯒ ꯑꯩꯈꯣꯏꯒꯤ ꯑꯄꯥꯝꯕ ꯃꯑꯣꯡꯗ ꯑꯣꯜꯍꯟꯂꯦ ꯀꯔꯝꯕ ꯃꯊꯪꯗꯒꯤ ꯅꯣ ꯍꯥꯏꯔꯗꯤ ꯑꯩꯈꯣꯏꯅ ꯌꯦꯛꯄ ꯃꯤꯒꯤ ꯈꯨꯠꯇ ꯂꯩ ꯃꯤ ꯌꯦꯡꯕ ꯃꯤꯒꯤ ꯃꯇꯨꯡꯗꯁꯨ ꯂꯩ ꯃꯣꯏꯅ ꯀꯔꯝꯕ ꯃꯑꯣꯡꯗꯒꯤ ꯌꯦꯡꯕꯅꯣ ꯍꯥꯏꯕ ꯗꯨ ꯃꯔꯨ ꯑꯣꯏ ꯅꯠꯇ꯭ꯔꯒ ꯃꯣꯏꯒꯤ ꯌꯦꯡꯐꯝ ꯑꯗꯨꯁꯨ ꯃꯔꯨ ꯑꯣꯏ ꯑꯃꯁꯨꯡ ꯑꯦꯗꯦꯞꯇꯤꯕ ꯑꯔꯠ ꯐꯣꯝ ꯑꯣꯏꯌꯦ ꯍꯥꯏꯕꯗꯤ ꯃꯤ ꯑꯃꯅ ꯌꯦꯛꯄꯗ ꯈꯨꯠꯂꯥꯏ ꯁꯤꯖꯤꯟꯅꯕꯗꯨ